ꯃꯅꯤꯄꯨꯔꯤ ꯂꯣꯟ ꯑꯁꯤ ꯑꯩꯅ ꯄꯥꯝꯂꯤꯕꯒꯤ ꯃꯔꯝꯗꯤ ꯃꯅꯤꯄꯨꯔꯤ ꯂꯣꯟꯗ ꯑꯈꯟꯅꯕ ꯀꯌꯥ ꯑꯃ ꯂꯩ ꯃꯅꯤꯄꯨꯔꯤ ꯂꯣꯟꯒꯤ ꯏꯁꯀ꯭ꯔꯤꯞ ꯑꯁꯤ ꯑꯗꯨꯛꯀꯤ ꯃꯇꯤꯛ ꯐꯖꯕ ꯍꯥꯏꯕꯗꯨ ꯑꯣꯏ ꯃꯔꯝ ꯑꯁꯤꯅ ꯑꯩꯅ ꯃꯅꯤꯄꯨꯔꯤ ꯂꯣꯟ ꯑꯁꯤꯕꯨ ꯍꯦꯟꯅ ꯊꯋꯥꯏ ꯌꯥꯎꯔꯤꯕꯅꯤ